ꯏꯁꯩ ꯁꯛꯄ ꯃꯇꯝꯗ ꯑꯩꯅ ꯑꯩꯉꯣꯟꯗ ꯌꯥꯝꯅ ꯑꯀꯤꯕ ꯍꯥꯏꯗꯤ ꯑꯀꯤꯕ ꯍꯥꯏꯗꯤ ꯃꯌꯥꯝꯁꯤꯡꯗꯣ ꯌꯦꯡꯉꯤꯕ ꯚꯥꯕꯣꯛꯁꯤꯡ ꯑꯃꯗꯤ ꯂꯣꯏꯅ ꯁꯨꯨꯔꯦ ꯏꯁꯩ ꯁꯛꯄꯗ ꯌꯦꯡꯕ ꯍꯥꯏꯁꯤꯕꯣ ꯑꯩꯒꯤ ꯏꯊꯛ ꯊꯣꯡꯕ ꯏꯈꯥ ꯊꯣꯡꯕ ꯏꯈꯥ ꯊꯥꯕ ꯂꯣꯏ ꯁꯨꯨꯔꯦ ꯑꯗꯣ ꯃꯌꯥꯝ ꯁꯨꯝ ꯃꯌꯥꯝ ꯄꯨꯝꯅꯃꯛꯇꯣ ꯑꯩꯉꯣꯟꯗ ꯂꯣꯏꯅ ꯃꯤꯠꯌꯦꯡꯗꯣ ꯊꯝꯃꯛꯄꯅꯤꯅ ꯑꯩꯁꯨ ꯄꯥꯈꯠꯄꯣꯏ ꯑꯗꯨꯝ ꯑꯩꯉꯣꯟꯗ ꯀꯩꯅꯣꯝ ꯅꯨꯡꯉꯥꯏꯇꯕ ꯑꯃꯗꯤ ꯐꯥꯎꯋꯦꯕ ꯑꯗꯣ ꯑꯩꯅ ꯅꯨꯡꯉꯥꯏꯇꯕꯗꯣ ꯐꯥꯎꯗꯅꯕꯒꯤꯗꯃꯛꯇ ꯑꯩꯉꯣꯟꯗ ꯑꯗꯨꯝ ꯑꯩꯅ ꯐꯥꯊꯩꯌꯦꯕ ꯍꯥꯏꯗꯤ ꯑꯗꯨꯝ ꯑꯩ ꯏꯁꯩꯁꯦ ꯐꯖꯅ ꯃꯈꯥ ꯇꯥꯅ ꯐꯖꯅ ꯑꯗꯨꯝ ꯁꯛꯀꯦ ꯅ ꯑꯩꯗꯣ ꯑꯗꯨꯝ ꯈꯟꯖꯩꯌꯦꯕ ꯑꯀꯤꯕꯗꯣ ꯇꯨꯡꯑꯣꯏꯅꯔꯒ ꯑꯗꯨꯝꯅ ꯑꯗꯨꯝ ꯑꯩ ꯏꯁꯩꯁꯦ ꯐꯖꯅ ꯁꯛꯏ ꯑꯩꯉꯣꯟꯗ ꯑꯗꯨꯅ ꯃꯈꯥ ꯇꯥꯕꯗꯁꯨ ꯑꯩꯉꯣꯟꯗ ꯊꯣꯏꯅ ꯀꯥ ꯍꯦꯟꯅ ꯑꯀꯤꯕ ꯀꯩꯗꯧꯕꯁꯦ ꯌꯥꯝ ꯐꯥꯎꯈꯤꯗ꯭ꯔꯦ ꯍꯥꯏꯗꯤ ꯑꯩꯅ ꯑꯗꯨꯝ ꯃꯌꯣꯛꯅꯔꯦꯕ ꯑꯀꯤꯕ ꯀꯩꯗꯧꯕ ꯄꯨꯝꯅꯃꯛꯇꯣ ꯑꯩꯉꯣꯟꯗ ꯑꯀꯤꯕꯁꯤꯡꯗꯣ ꯑꯩꯅ ꯇꯨꯡꯑꯣꯏꯅꯔꯒ ꯑꯩ ꯏꯁꯩꯁꯦ ꯐꯖꯅ ꯁꯛꯇꯕ ꯌꯥꯗꯦ ꯃꯌꯥꯝꯁꯤꯡꯁꯦ ꯅꯨꯡꯉꯥꯏꯍꯟꯗꯕ ꯌꯥꯗꯦ ꯌꯦꯡꯉꯤꯕ ꯚꯥꯕꯣꯛꯁꯤꯡꯁꯦꯅ ꯈꯜꯂꯒ ꯑꯩꯅ ꯐꯖꯅ ꯁꯛꯈꯤꯕꯅꯤꯅ